ꯍꯜꯂꯣ ꯀꯩꯅꯣꯅꯦ ꯁꯆꯤꯟ ꯅꯪ ꯀꯩꯅꯣ ꯇꯧꯔꯕꯣ ꯑꯦꯗꯃꯤꯁꯟ ꯇꯧꯔꯕꯣ ꯑꯗꯨ ꯑꯩꯁꯨ ꯇꯧꯗ꯭ꯔꯤ ꯅꯪꯉꯣꯟꯗ ꯑꯦꯗꯃꯤꯁꯟꯒꯤꯗꯣ ꯀꯃꯥꯏꯅ ꯇꯧꯒꯦꯅ ꯀꯃꯥꯏꯅ ꯀꯃꯥꯏꯅ ꯇꯧꯕ ꯈꯣꯠꯄꯅ ꯀꯔꯤ ꯀꯔꯤ ꯆꯪꯒꯦ ꯄꯩꯁꯥ ꯅꯨꯡꯁꯥ ꯍꯪꯒꯦ ꯇꯧꯔꯛꯏꯅꯦ ꯑꯁ ꯄꯩꯁꯥ ꯍꯦꯟꯒꯠꯂꯦ ꯍꯥꯏꯁꯦ ꯍꯥꯟꯅꯗꯒꯤ ꯀꯌꯥꯝ ꯍꯦꯟꯒꯠꯂꯤꯅꯣ

ꯑꯥ ꯑꯗꯨꯗꯤ ꯇꯪꯈꯥꯏꯃ ꯍꯦꯟꯒꯠꯂꯦꯅꯦ ꯑꯦ ꯑꯩꯈꯣꯏꯅꯁꯨ ꯇꯧꯔꯒ ꯀꯝꯄ꯭ꯂꯦꯟ ꯑꯝꯇꯪ ꯄꯦꯔꯦꯟꯁꯁꯤꯡ ꯇꯧꯔꯒ ꯀꯝꯄ꯭ꯂꯦꯟ ꯇꯧꯕ ꯌꯥꯏꯅꯦ ꯑꯗꯨꯗꯤ ꯄꯩꯁꯥꯗꯨ ꯃꯌꯥꯝ ꯇꯪꯈꯥꯏꯃꯨꯛ ꯍꯦꯟꯒꯠꯂꯕꯅꯤꯅ ꯃꯣꯏꯁꯤꯗꯤ

ꯑꯩꯈꯣꯏ ꯀ꯭ꯂꯥꯁ ꯁꯨꯝ ꯀꯩꯅꯣ ꯇꯧꯔꯛꯄꯒꯤ ꯌꯥꯝ ꯈꯠꯂꯛꯄꯒꯤ ꯑꯣꯏꯔꯝꯕꯁꯨ ꯌꯥꯏ ꯑꯗꯨꯒꯤꯁꯨ ꯁꯨꯝ ꯄꯩꯁꯥꯗꯤ ꯀ꯭ꯂꯥꯁ ꯌꯥꯝꯈꯠꯂꯛꯑꯁꯨ ꯃꯣꯏ ꯇꯪꯈꯥꯏꯃ ꯖꯣꯞ ꯂꯥꯎꯅ ꯍꯦꯟꯒꯠꯄꯗꯨꯗꯤ ꯌꯥꯝꯃꯜꯂꯦ ꯑꯗꯨꯗꯨꯅ ꯀꯩꯅꯣ ꯇꯧꯔꯒ ꯑꯩꯈꯣꯏꯕꯅꯤ ꯇꯧꯕ ꯆꯠꯃꯤꯟꯅꯔꯁꯦ ꯆꯠꯄꯩꯗꯣ ꯈꯔ ꯑꯇꯣꯞ ꯑꯇꯣꯞꯄ ꯏꯃꯥꯟꯅꯕꯁꯨ ꯈꯔ ꯍꯧꯔꯒ ꯑꯩꯈꯣꯏ ꯄꯦꯔꯦꯟꯁ ꯄꯨꯔꯒ ꯆꯠꯂꯒ ꯍꯥꯏꯐꯦꯠ ꯀꯝꯄ꯭ꯂꯦꯟ ꯍꯥꯏꯐꯦꯠ ꯇꯧꯔꯁꯦ ꯅꯠꯇ꯭ꯔꯗꯤ ꯀꯔꯥꯏꯗꯒꯤ ꯀꯅꯥꯅ ꯄꯨ ꯊꯥꯡ ꯉꯝꯗꯣꯏꯅꯣ ꯄꯩꯁꯥꯁꯤꯕꯣ

ꯎꯝ ꯑꯣ ꯅꯪ ꯃꯣꯏꯕꯥꯅ ꯇꯧꯔ ꯋꯥꯔꯤ ꯁꯥꯟꯅꯔꯛꯏꯔꯕ ꯅꯪꯁꯨ ꯑꯗꯨꯗꯤ ꯃꯣꯏꯕꯥꯁꯨ ꯇꯧꯔꯒ ꯄꯨꯔꯁꯦ ꯄꯩꯁꯥ ꯍꯟꯗꯣꯛꯎ ꯍꯥꯏꯅꯔꯁꯦ ꯃꯣꯏꯁꯨ ꯀꯩꯅꯣ ꯇꯧꯅꯕ ꯑꯩꯈꯣꯏꯁꯨ ꯆꯠꯂꯒ ꯑꯝꯇꯪ ꯀꯝꯄ꯭ꯂꯦꯟ ꯇꯧꯔꯁꯦ ꯍꯥꯏꯗꯤ ꯄꯩꯁꯥꯁꯤꯁꯨ ꯄꯥꯏꯅꯕꯁꯨ ꯅꯠꯇꯦ ꯄꯩꯁꯥꯁꯤꯕꯨ ꯀꯗꯥꯏꯗꯒꯤ ꯄꯩꯁꯥ ꯊꯣꯛꯄꯁꯨ ꯑꯝꯇ ꯅꯠꯅꯗꯦ ꯏꯔꯥꯡ ꯃꯇꯝꯁꯤꯒ

ꯎꯝ ꯑꯗꯨꯗꯤ ꯑꯩꯈꯣꯏ ꯁ꯭ꯀꯨꯜꯖꯤꯗꯤ ꯄꯨꯔꯥ ꯕꯦꯔꯥ ꯀꯥꯔꯦꯍꯦ ꯑꯗꯨꯅ ꯃꯣꯏ ꯔꯤꯂꯤꯐ ꯃꯣꯏ ꯍꯧꯔꯒ ꯇꯧꯔꯒ ꯑꯝꯇꯪ ꯀꯝꯄ꯭ꯂꯦꯟ ꯊꯥꯡꯒꯠꯇ꯭ꯔꯗꯤ ꯌꯥꯔꯔꯣꯏ ꯑꯩꯈꯣꯏꯒꯤꯁꯦ

ꯍꯣꯏ ꯚꯥꯏ ꯑꯩꯁꯨ ꯏꯃꯥꯟꯅꯕꯉꯩ ꯀꯩꯅꯣ ꯇꯧꯕꯗꯣ ꯑꯩꯁꯨ ꯍꯥꯏꯔꯒꯦ ꯑꯗꯨ ꯁꯨꯃꯥꯏꯅ ꯁꯨꯃꯥꯏꯅ ꯇꯧꯔꯁꯤ ꯀꯥꯏ ꯃꯣꯏꯗꯨꯗꯤ ꯍꯦꯟꯃꯟꯈ꯭ꯔꯦ ꯈꯣꯠꯂꯖꯤ ꯋꯥꯔꯤ ꯁꯥꯔꯁꯦ ꯒ꯭ꯔꯨꯞ ꯐꯣꯟ ꯇꯧꯔꯒ ꯍꯥꯟꯅ ꯑꯗꯨꯗꯨꯒ ꯒ꯭ꯔꯨꯞ ꯁꯦꯝꯃꯁꯦ ꯑꯗꯨꯗꯨꯒ ꯅꯣꯡꯃ ꯆꯠꯂꯁꯦ ꯀꯩꯅꯣ ꯇꯧꯕꯗꯤ ꯁꯦꯁꯟ ꯍꯧꯕꯗꯤ ꯋꯥꯠꯂꯝꯒꯤꯅꯤꯅꯦ ꯃꯊꯪ ꯊꯥꯗ ꯑꯣꯏꯔꯝꯒꯅꯤꯅꯦ ꯑꯗꯨꯃꯥꯏꯅ ꯇꯧꯔꯁꯤꯁꯦ ꯑꯩ ꯒ꯭ꯔꯨꯞ ꯁꯦꯝꯃꯛꯑꯒꯦ ꯑꯗꯨꯒ ꯑꯗꯣ ꯑꯦꯗꯃꯤꯁꯟ ꯇꯧꯕꯗꯣ ꯍꯥꯏꯗꯤ ꯁꯨꯝ ꯅꯍꯥꯟ ꯅꯣꯏ ꯅꯃꯥꯟꯅꯕ ꯑꯃ ꯅꯣꯏ ꯑꯗꯥꯏꯗꯒꯤ ꯃꯤ ꯑꯃ ꯇꯧꯔꯦ ꯍꯥꯏꯕꯅꯤꯅ ꯁꯨꯝ ꯀꯔꯤ ꯀꯔꯤ ꯆꯪꯒꯦ ꯗꯨꯀꯨꯃꯦꯟ ꯀꯩꯀꯩꯗꯣ ꯀꯔꯤ ꯀꯔꯤ ꯆꯪꯉꯤ ꯍꯥꯏꯔꯛꯀꯦ

ꯑꯣ ꯑꯙꯥꯔꯒ ꯀꯩꯅꯣ ꯍꯥꯟꯅꯒꯤ ꯀꯩꯅꯣꯒ ꯔꯤꯁꯤꯞ ꯀꯩꯀꯥ ꯑꯦꯗꯃꯤꯠ ꯀꯥꯔꯠ ꯀꯩꯀꯥ ꯑꯗꯨ ꯈꯇꯪ ꯍꯥꯟꯅ ꯐꯣꯇꯣ ꯑꯅꯤꯒ ꯇꯧꯔ ꯇꯧꯕꯗꯣ ꯂꯣꯏꯔꯕꯣ ꯑꯗꯨꯅ

ꯄꯨꯂꯞ ꯑꯗꯨꯝ ꯊꯤꯌꯣ ꯁꯤꯅꯦꯕ ꯍꯥꯟꯅꯁꯨ ꯃꯃꯥꯡꯗ ꯃꯆꯤꯠ ꯃꯆꯤꯠ ꯇꯧꯔꯝꯕꯗꯣ ꯍꯟꯗꯛꯁꯨ ꯃꯆꯤꯠ ꯃꯆꯤꯠ ꯊꯤꯕꯁꯨ ꯑꯃꯨꯛ ꯌꯥꯗꯕꯤ ꯑꯁ ꯃꯣꯏꯁꯤꯗꯤ ꯐꯖꯗ꯭ꯔꯦꯍꯦ ꯑꯩꯈꯣꯏ ꯄ꯭ꯔꯤꯟꯁꯤꯄꯥꯜꯗꯨꯗꯤ ꯑꯗꯨꯝ ꯑꯗꯨꯃꯥꯏꯅ ꯇꯧꯔꯗꯤ ꯌꯥꯔꯔꯣꯏ ꯐꯖꯅ ꯀꯝꯄ꯭ꯂꯦꯟ ꯇꯧꯗ꯭ꯔꯗꯤ ꯑꯩꯈꯣꯏꯁꯤ ꯌꯥꯔꯔꯣꯏ ꯑꯗꯨꯅꯦ ꯂꯣꯏ ꯃꯨꯠꯊꯔꯛꯑꯅꯤ ꯑꯗꯩꯗꯤ ꯑꯩꯈꯣꯏꯁꯨ ꯇꯝꯅꯤꯡꯉꯛꯇ꯭ꯔꯦꯕ ꯍꯥꯏꯕꯗꯤ ꯄꯩꯁꯥꯁꯤ ꯁꯨꯃꯥꯏꯅ ꯇꯧꯁꯤꯜꯂꯛꯑꯗꯤ ꯐꯖꯅ ꯐꯖꯅ ꯍꯥꯟꯅꯗꯒꯤ ꯑꯞꯒ꯭ꯔꯦꯠ ꯐꯖꯅ ꯄꯤꯕ ꯑꯣꯏꯗꯤ ꯐꯕ ꯍꯣꯏ ꯑꯗꯨ ꯑꯩ ꯀꯩꯅꯣ ꯇꯧꯒꯦꯁꯦ ꯒ꯭ꯔꯨꯞ ꯏꯃꯥꯟꯅꯕ ꯑꯇꯣꯞꯄꯁꯨ ꯐꯣꯟ ꯋꯥꯔꯤ ꯁꯥꯟꯅꯒꯦ ꯑꯗꯨꯗꯨꯒ ꯀꯝꯄ꯭ꯂꯦꯟ ꯇꯧꯅꯕ ꯑꯝꯇ ꯍꯥꯏꯒꯦ ꯎꯝ ꯍꯣꯏ ꯍꯣꯏ ꯊꯝꯃꯦꯀꯣ ꯒ꯭ꯔꯨꯞ ꯁꯦꯝꯃꯛꯑꯒꯦ ꯑꯗꯨꯗꯨꯒ ꯀꯩꯅꯣ ꯇꯧꯔꯛꯑꯒꯦ ꯎꯝ ꯍꯣꯏ ꯍꯣꯏ ꯊꯝꯃꯣ ꯊꯝꯃꯣ